ꯍꯜꯂꯣ

ꯑꯣ ꯑꯩꯈꯣꯏ ꯁꯤꯗꯗꯤ ꯃꯈꯜ ꯈꯨꯗꯤꯡꯃꯛꯀꯤ ꯁꯥ ꯂꯣꯏꯅ ꯐꯪꯒꯅꯦꯕ ꯌꯦꯟꯒꯤ ꯁꯥ ꯐꯪꯅꯤ ꯉꯥꯅꯨꯒꯤ ꯁꯥ ꯑꯣꯛꯁꯥ ꯁꯟꯁꯥ ꯉꯥꯁꯨ ꯐꯪꯒꯅꯤ ꯂꯣꯏꯅꯃꯛ ꯐꯪꯒꯅꯤ ꯑꯗꯣ ꯀꯔꯤ ꯂꯧꯕꯤꯅꯤꯡꯕꯅꯣ ꯌꯨꯝꯗ ꯊꯤꯜꯂꯛꯄꯒꯤ ꯈꯨꯗꯣꯡ ꯆꯥꯕ ꯍꯥꯏꯔꯤꯁꯦ ꯁꯣꯝꯅ ꯄꯥꯝꯕꯤꯕ ꯀꯤꯂꯣ ꯃꯁꯤꯡꯗꯣ ꯑꯗꯨꯒꯤ ꯃꯈꯥ ꯄꯣꯜꯂꯦꯕ ꯍꯧꯖꯤꯛ ꯍꯧꯖꯤꯛꯀꯤ ꯑꯣꯏꯅꯗꯤ ꯑꯩꯈꯣꯏ ꯁꯤꯗ ꯉꯁꯤꯃꯛ ꯇꯧꯒꯦ ꯍꯥꯏꯔꯒꯗꯤ ꯑꯣꯗꯔꯁꯦ ꯉꯁꯤ ꯄꯥꯝꯃꯤꯔꯥ ꯅꯠꯇ꯭ꯔꯒ ꯍꯌꯦꯡꯒꯤꯔꯥ ꯀꯔꯝ ꯀꯥꯟꯒꯤꯅꯣ ꯑꯣ ꯍꯌꯦꯡꯒꯤ ꯑꯣꯏꯇꯥꯔꯒꯗꯤ ꯑꯌꯨꯛꯂꯣ ꯅꯨꯡꯊꯤꯟ ꯑꯣꯏꯒꯗꯣꯏꯔꯣ ꯑꯌꯨꯛ ꯑꯣꯏꯒꯗꯣꯏꯔꯣ ꯑꯣ ꯑꯣ ꯑꯗꯨ ꯑꯣꯏꯕ ꯇꯥꯔꯒꯗꯤ ꯂꯣꯏꯅ ꯐꯪꯅꯤ ꯍꯧꯖꯤꯛꯀꯤ ꯑꯩꯅ ꯍꯥꯏꯖꯈ꯭ꯔꯤꯗꯣ ꯑꯣꯛꯁꯥ ꯌꯦꯟ ꯉꯥꯅꯨ ꯑꯗꯒꯤ ꯁꯟ ꯂꯣꯏꯅ ꯐꯪꯒꯅꯦꯕ ꯑꯗꯨ ꯀꯔꯤ ꯀꯔꯤ ꯄꯣꯠꯇ ꯄꯥꯝꯃꯤꯅꯣꯕ ꯌꯦꯟꯒ ꯑꯣꯛꯀꯗ ꯄꯥꯝꯃꯤꯔꯥ ꯀꯔꯤꯗ ꯄꯥꯝꯃꯤꯅꯣ ꯑꯗꯣ ꯑꯩꯅ ꯀꯤꯂꯣ ꯃꯉꯥ ꯃꯉꯥꯒꯤ ꯃꯊꯛꯇ ꯂꯧꯔꯒꯗꯤꯅꯦ ꯑꯅꯤꯗ ꯀꯤꯂꯣ ꯃꯉꯥ ꯃꯉꯥꯒꯤ ꯃꯊꯛꯇ ꯂꯧꯔꯒꯗꯤ ꯑꯗꯨꯝ ꯗꯤꯂꯤꯕꯔꯤꯒꯤ ꯆꯥꯔ꯭ꯖꯁꯦ ꯄꯩꯁꯥ ꯃꯃꯜꯁꯦ ꯎꯝ ꯁꯤꯁꯦ ꯐ꯭ꯔꯤ ꯑꯣꯏꯕ ꯑꯩꯈꯣꯏꯒꯤꯁꯦ ꯑꯗꯨ ꯀꯌꯥꯃꯨꯛ ꯄꯥꯝꯕꯤꯕꯅꯣꯕ ꯄꯣꯠꯁꯦ ꯀꯤꯂꯣ ꯇꯔꯥ ꯇꯔꯥ ꯂꯧꯗꯣꯏꯅꯦꯕ ꯌꯦꯟ ꯀꯤꯂꯣ ꯇꯔꯥ ꯑꯗꯨꯒ ꯑꯣꯛ ꯀꯤꯂꯣ ꯇꯔꯥꯔꯥ ꯅꯠꯇ꯭ꯔꯒ ꯌꯦꯟꯒ ꯀꯤꯂꯣꯒ ꯄꯨꯂꯞ ꯌꯦꯟꯒ ꯑꯣꯛꯀ ꯄꯨꯂꯞ ꯄꯨꯜꯂꯒ ꯀꯤꯂꯣ ꯇꯔꯥ ꯑꯣꯏꯒꯗꯣꯏꯔꯥ ꯀꯔꯃꯥꯏ ꯇꯧꯕꯅꯣ ꯑꯣ ꯌꯦꯟ ꯀꯤꯂꯣ ꯇꯔꯥ ꯑꯣꯛ ꯀꯤꯂꯣ ꯇꯔꯥ ꯂꯧꯒꯗꯧꯕꯅꯦꯕ ꯑꯗꯨ ꯑꯣꯏꯕ ꯇꯥꯔꯒꯗꯤ ꯑꯥ ꯍꯥꯏꯕꯤꯌꯨ ꯍꯥꯏꯕꯤꯌꯨ ꯑꯣ ꯃꯃꯟꯁꯦ ꯑꯣꯛꯀꯤ ꯑꯣꯏꯅꯗꯤ ꯍꯧꯖꯤꯛꯁꯦ ꯆꯥꯃꯔꯤ ꯌꯥꯡꯈꯩ ꯄꯤꯌꯦꯕꯀꯣ ꯑꯗꯨꯒ ꯌꯦꯟꯒꯤ ꯑꯣꯏꯔꯒꯅ ꯆꯅꯤ ꯌꯥꯡꯈꯩ ꯄꯤꯕꯅꯦ ꯑꯗꯣ ꯁꯣꯝꯅ ꯑꯣꯗꯔꯗꯣ ꯆꯥꯎꯅ ꯂꯧꯔꯛꯄꯅꯤꯅ ꯀꯤꯂꯣ ꯇꯔꯥ ꯇꯔꯥꯒꯤ ꯆꯥꯡꯗ ꯂꯧꯔꯛꯄꯅꯤꯅ ꯑꯩꯈꯣꯏ ꯍꯧꯖꯤꯛ ꯑꯣꯛꯇꯨꯅ ꯀꯤꯂꯣ ꯑꯃꯗ ꯂꯨꯄꯥ ꯆꯥꯃꯔꯤꯒ ꯀꯨꯟ ꯐꯥꯎꯕ ꯁꯥꯖꯔꯒꯦ ꯑꯗꯨꯒ ꯌꯦꯟꯗꯨꯅ ꯆꯅꯤꯒ ꯀꯨꯟ ꯐꯥꯎ ꯁꯥꯔꯒꯦ ꯌꯦꯟꯗꯨꯁꯨ ꯑꯗꯨꯃꯥꯏꯅ ꯇꯧꯔꯒꯦ ꯑꯗꯨꯒ ꯀꯤꯂꯣꯁꯤꯁꯨ ꯑꯩꯈꯣꯏꯒꯤ ꯎꯝ ꯇꯔꯥꯒꯤ ꯃꯊꯛꯇ ꯂꯧꯕ ꯑꯣꯏꯔꯒꯗꯤ ꯗꯦꯂꯤꯕꯔꯤꯒꯤ ꯆꯥꯔ꯭ꯖꯁꯦ ꯑꯁꯤꯁꯦ ꯂꯧꯔꯣꯏꯌꯦꯕꯀꯣ ꯑꯗꯨꯗꯨꯅ ꯃꯈꯣꯏꯒꯤ ꯗꯤꯂꯤꯕꯔꯤꯁꯤꯁꯨ ꯐ꯭ꯔꯤ ꯑꯣꯏꯔꯅꯤ ꯑꯗꯨꯅꯤ ꯑꯗꯨꯅ ꯍꯌꯦꯡ ꯄꯨꯡ ꯀꯌꯥ ꯐꯥꯎꯕꯒꯤ ꯃꯅꯨꯡꯗ ꯌꯧꯍꯟꯕ ꯌꯥꯒꯗꯒꯦ ꯍꯥꯏꯐꯦꯠ ꯆꯥꯎꯔꯛꯄ ꯑꯃ ꯍꯥꯏꯕꯤꯔꯛꯎꯅꯦ ꯑꯣ ꯄꯨꯡ ꯑꯃꯒꯤ ꯃꯅꯨꯡꯗ ꯌꯧꯔꯛꯑꯒꯗꯤ ꯁꯣꯝꯒꯤ ꯊꯣꯡꯕ ꯊꯥꯛꯄꯒꯤ ꯊꯕꯛꯇꯨ ꯑꯗꯨꯝ ꯅꯪꯒꯅꯦꯕ ꯅꯠꯇ꯭ꯔꯥ ꯑꯗꯨ ꯑꯣꯏꯕ ꯇꯥꯔꯒꯗꯤ ꯑꯩꯈꯣꯏ ꯄꯣꯠꯁꯦ ꯄꯨꯡ ꯑꯃ ꯐꯥꯎꯕꯒꯤ ꯃꯅꯨꯡꯗ ꯁꯨꯡꯁꯣꯏ ꯁꯣꯏꯗꯅ ꯌꯧꯍꯟꯖꯔꯒꯦ ꯑꯩꯈꯣꯏꯒꯤ ꯑꯣꯇꯣ ꯑꯃ ꯂꯩꯌꯦꯕꯀꯣ ꯗꯤꯂꯤꯕꯔꯤ ꯁꯥꯔꯕꯤꯁ ꯆꯠꯄ ꯑꯗꯨꯗ ꯑꯣꯏꯅ ꯍꯥꯞꯄꯒ ꯎꯝ ꯊꯤꯜꯍꯜꯂꯒꯦ ꯑꯗꯣ ꯑꯦꯗ꯭ꯔꯦꯁꯁꯦ ꯀꯗꯥꯏ ꯑꯣꯏꯒꯗꯣꯏꯅꯣ ꯕꯥꯔꯗꯗꯦꯒꯤ ꯑꯦꯗ꯭ꯔꯦꯁꯁꯤꯕꯣ ꯑꯣ ꯑꯣ ꯑꯗꯨꯗꯤ ꯀꯥꯡꯄꯣꯛꯄꯤ ꯕꯥꯖꯥꯔ ꯍꯦꯛ ꯌꯧꯕꯒ ꯆꯅꯝꯕꯝ ꯊꯦꯝꯕꯤ ꯍꯣꯏꯒꯤ ꯍꯥꯏꯕꯗ ꯑꯗꯨꯝ ꯈꯪꯉꯅꯤꯅ ꯑꯗꯨꯒ ꯍꯧꯖꯤꯛ ꯄꯥꯏꯔꯤꯕ ꯐꯣꯟ ꯅꯝꯕꯔꯁꯤꯁꯨ ꯆꯠꯄ ꯅꯠꯇ꯭ꯔꯣ ꯆꯠꯀꯗꯧꯕ ꯅꯠꯇ꯭ꯔꯣ ꯑꯗꯨꯝ ꯎꯝ ꯑꯗꯨ ꯑꯣꯏꯕ ꯇꯥꯔꯒꯗꯤ ꯑꯩꯈꯣꯏꯒꯤ ꯗꯤꯂꯤꯕꯔꯤ ꯁꯥꯔꯕꯤꯁ ꯆꯠꯂꯤꯕ ꯅꯨꯄꯥꯗꯨꯗ ꯅꯨꯄꯥ ꯃꯆꯥꯗꯨꯗ ꯁꯣꯝꯒꯤ ꯃꯃꯤꯡꯒ ꯑꯦꯗ꯭ꯔꯦꯁ ꯑꯗꯨꯗꯒꯤ ꯑꯦꯗ꯭ꯔꯦꯁ ꯍꯥꯟꯅꯒꯤ ꯑꯏꯕꯁꯨ ꯂꯩꯗꯅꯀꯣ ꯑꯗꯨꯒ ꯐꯣꯟ ꯅꯝꯕꯔꯁꯤꯒ ꯄꯤꯖꯈ꯭ꯔꯒꯦ ꯑꯗꯨꯒ ꯃꯉꯣꯟꯗ ꯍꯦꯛ ꯌꯧꯔꯛꯄꯒ ꯐꯣꯟꯁꯤ ꯑꯗꯨꯝ ꯇꯧꯔꯒ ꯑꯗꯨꯝ ꯐꯣꯟꯗꯤ ꯄꯥꯏꯕꯤꯌꯣ ꯃꯥ ꯑꯣꯇꯣ ꯊꯧꯕꯅꯦꯕꯀꯣ ꯂꯩꯁꯦꯝꯕ ꯀꯧꯕꯅꯦꯕ ꯃꯥꯅ ꯍꯦꯛ ꯐꯣꯟ ꯇꯧꯔꯛꯄꯗ ꯑꯗꯨꯝ ꯄꯥꯏꯕꯤꯔꯣ ꯑꯗꯨꯒ ꯄꯥꯎꯗꯣ ꯐꯥꯎꯅꯕꯤꯔꯣ ꯑꯗꯨ ꯃꯥꯒꯤ ꯗꯤꯂꯤꯕꯔꯤ ꯆꯥꯔ꯭ꯖꯇꯤ ꯂꯧꯔꯣꯏꯌꯦꯕꯀꯣ ꯀꯔꯤꯒꯨꯝꯕ ꯗꯦꯂꯤꯕꯔꯤ ꯆꯥꯔꯖ ꯄꯤꯌꯨ ꯈꯣꯠꯂꯨ ꯍꯥꯏꯕ ꯇꯥꯔꯒꯗꯤ ꯑꯗꯣꯝꯅ ꯑꯗꯨꯝ ꯍꯥꯟꯅ ꯄꯤꯈ꯭ꯔꯕꯅꯤ ꯈꯣꯠꯈ꯭ꯔꯕꯅꯤ ꯍꯥꯏꯕꯗꯣ ꯑꯗꯨ ꯑꯗꯨꯝ ꯍꯥꯏꯕꯤꯔꯣ ꯌꯥꯔꯅꯤꯀꯣ ꯑꯗꯨ ꯑꯣꯏꯔꯗꯤ ꯃꯇꯥꯡꯁꯤꯗ